ꯑꯩꯒꯤ ꯁ꯭ꯀꯨꯜ ꯂꯥꯏꯔꯤꯛ ꯇꯝꯂꯤꯉꯩ ꯁ꯭ꯀꯨꯜ ꯀꯥꯕ ꯃꯇꯝꯗ ꯁ꯭ꯀꯨꯜ ꯂꯥꯏꯔꯤꯛ ꯇꯝꯂꯤꯉꯩ ꯃꯇꯝꯗ ꯈ꯭ꯋꯥꯏꯗꯒꯤ ꯅꯨꯡꯉꯥꯏꯈꯤꯕ ꯁꯕꯖꯦꯛꯇꯤ ꯃꯦꯠꯃꯦꯇꯤꯛꯁ ꯑꯪꯀ ꯑꯣꯏꯈꯤ ꯃꯔꯝꯗꯤ ꯈ꯭ꯋꯥꯏꯗꯩ ꯅꯨꯡꯉꯥꯏꯔꯤꯕꯒꯤ ꯃꯔꯝꯁꯤ ꯃꯁꯤꯅ ꯃꯁꯤ ꯀꯥꯜꯀꯨꯂꯦꯁꯟꯁꯤ ꯐꯣꯜ ꯇꯥꯔꯛꯄ ꯃꯇꯝꯗ ꯑꯩꯉꯣꯟꯗ ꯅꯨꯡꯉꯥꯏꯕ ꯐꯥꯎꯖꯕ ꯃꯁꯤꯅ ꯅꯨꯡꯉꯥꯏꯖꯕ ꯐꯥꯎꯖꯕꯅ ꯃꯔꯝ ꯑꯣꯏꯔꯒ ꯃꯊꯪ ꯃꯊꯪ ꯁꯨꯝ ꯂꯥꯏꯔꯤꯛꯁꯤ ꯄꯥꯔꯛꯄ ꯃꯇꯝꯗ ꯃꯁꯤꯅ ꯑꯩꯉꯣꯟꯗ ꯐꯣꯟꯗꯨ ꯁꯨꯝ ꯇꯥꯔꯛꯄꯅ ꯃꯔꯝ ꯑꯣꯏꯔꯒ ꯑꯩꯉꯣꯟꯗ ꯑꯋꯥꯕ ꯑꯣꯏꯈꯤꯗꯦ ꯃꯁꯤ ꯑꯩꯉꯣꯟꯗ ꯈ꯭ꯋꯥꯏꯗꯒꯤ ꯅꯨꯡꯉꯥꯏꯕ ꯐꯥꯎꯋꯤ ꯈ꯭ꯋꯥꯏꯗꯩ ꯅꯨꯡꯉꯥꯏꯇꯕ ꯁꯕꯖꯦꯛ ꯍꯥꯏꯔꯒꯗꯤ ꯑꯩꯉꯣꯟꯗ ꯀꯦꯃꯤꯁꯇ꯭ꯔꯤꯁꯤ ꯈꯖꯤꯛꯇꯪ ꯅꯨꯡꯉꯥꯏꯈꯤꯗꯦ ꯃꯁꯤꯒꯤ ꯃꯔꯝꯗꯤ ꯃꯁꯤꯒꯤ ꯑꯩꯈꯣꯏꯒꯤ ꯑꯩꯈꯣꯏꯒꯤ ꯐꯣꯔꯃꯨꯂꯥꯒꯨꯝꯕ ꯀꯩꯒꯨꯝꯕꯁꯤ ꯃꯁꯤꯅ ꯀꯣꯜ ꯁꯥꯏꯟ ꯍꯥꯏꯒꯗ꯭ꯔꯥ ꯀꯩ ꯃꯈꯣꯏꯒꯤ ꯀꯦꯃꯤꯁꯇ꯭ꯔꯤꯁꯤ ꯈꯤꯖꯤꯛꯇꯪ ꯑꯩꯉꯣꯟꯗ ꯈꯤꯖꯤꯛꯇꯪ ꯅꯨꯡꯉꯥꯏꯈꯤꯗꯦ ꯃꯁꯤꯅ ꯄꯥꯕꯗꯁꯨ ꯌꯥꯝꯅ ꯇꯟꯊꯅ ꯄꯥꯈꯤ ꯑꯩꯅ ꯁ꯭ꯀꯨꯜꯗ ꯆꯠꯂꯤꯉꯩꯒꯤ ꯃꯇꯝꯗ ꯈ꯭ꯋꯥꯏꯗꯒꯤ ꯅꯨꯡꯉꯥꯏꯈꯤꯕ ꯋꯥꯔꯤ ꯍꯥꯏꯔꯒꯗꯤ ꯃꯥꯟꯅꯕ ꯃꯔꯨꯞ ꯃꯄꯥꯡꯁꯤꯡ ꯆꯠꯃꯤꯟꯅꯕ ꯃꯇꯝꯗ ꯄꯨꯜꯂꯞ ꯄꯨꯜꯂꯞ ꯆꯠꯃꯤꯟꯅꯔꯒ ꯍꯥꯞ ꯊꯥꯕ ꯃꯇꯝꯗ ꯑꯩꯈꯣꯏ ꯒ꯭ꯔꯥꯎꯟꯗ ꯉꯥꯏꯍꯥꯛ ꯄꯨꯜꯂꯞ ꯄꯨꯜꯂꯞ ꯁꯥꯟꯅꯃꯤꯟꯅꯔꯒ ꯀꯔꯤꯒꯨꯝꯕ ꯑꯋꯥ ꯅꯨꯡꯉꯥꯏ ꯋꯥꯔꯤ ꯋꯥꯇꯥꯏ ꯁꯥꯔꯒ ꯆꯥꯃꯤꯟ ꯊꯛꯃꯤꯟꯅꯈꯤꯕ ꯑꯗꯨꯒꯨꯝꯕꯗꯁꯨ ꯃꯗꯨ ꯌꯥꯝꯅꯒꯤ ꯏꯟꯖꯣꯏꯌꯦꯕꯜ ꯑꯣꯏ ꯌꯥꯝꯅ ꯅꯨꯡꯉꯥꯏꯈꯤ